ꯑꯩꯍꯥꯛꯅ ꯃꯅꯤꯄꯨꯔꯒꯤ ꯃꯤꯌꯥꯝꯒ ꯄꯥꯎ ꯐꯥꯎꯗꯣꯛ ꯐꯥꯎꯖꯤꯟꯒꯤ ꯃꯔꯝꯗ ꯀꯣ ꯃꯅꯤꯄꯨꯔꯗ ꯂꯩꯕ ꯃꯩꯇꯩ ꯃꯆꯥꯁꯤꯡꯗꯤ ꯑꯩꯈꯣꯏꯅ ꯑꯗꯨꯝ ꯃꯩꯇꯩꯂꯣꯟꯗ ꯍꯥꯏꯅꯔꯒ ꯈꯣꯠꯅꯔꯒ ꯑꯗꯨꯝ ꯄꯥꯎ ꯐꯥꯎꯅꯕꯁꯦ ꯑꯗꯨꯝ ꯉꯝꯃꯦꯕ ꯑꯗꯨꯒ ꯀꯔꯤꯒꯨꯝꯕ ꯑꯩꯈꯣꯏꯅ ꯃꯤ ꯂꯝꯗꯒꯨꯝꯕ ꯂꯥꯏꯌꯦꯡꯕꯒꯨꯝꯕ ꯀꯣꯏꯕꯒꯨꯝꯕ ꯀꯩꯒꯨꯝꯕ ꯆꯠꯄ ꯇꯥꯔꯒꯗꯤ ꯂꯣꯟꯁꯦ ꯑꯗꯨꯝ ꯑꯩꯅ ꯍꯩꯖꯕ ꯃꯑꯣꯡꯗ ꯑꯗꯨꯝ ꯂꯣꯜꯂꯦ ꯍꯤꯟꯗꯤꯒꯨꯝꯕ ꯏꯪꯂꯤꯁꯀꯨꯝꯕꯁꯦ ꯀꯩꯒꯨꯝꯕ ꯑꯩꯅ ꯏꯪꯂꯤꯁꯒꯨꯝꯕꯁꯦ ꯂꯣꯟꯕ ꯉꯝꯗ꯭ꯔꯦ ꯈꯜꯂꯒꯁꯨ ꯑꯩꯅ ꯄꯣꯠꯁꯤꯃ ꯂꯩꯅꯤꯡꯉꯒꯗꯤ ꯍꯤꯟꯗꯤꯁꯤꯗ ꯑꯩꯍꯥꯛꯅ ꯉꯝꯅꯕ ꯂꯣꯜꯂꯒ ꯑꯗꯨꯝꯃꯛ ꯑꯗꯨꯝ ꯄꯣꯠꯁꯦ ꯂꯧꯕ ꯉꯝꯃꯦ ꯑꯩꯅ ꯏꯪꯒꯤꯠꯅꯤ ꯈꯪꯗꯦ ꯃꯤꯠꯅꯅꯤ ꯈꯪꯗꯦ ꯑꯗꯨꯝ ꯍꯤꯟꯗꯤꯁꯦ ꯑꯗꯨꯝ ꯉꯝꯅꯕ ꯂꯣꯜꯂꯒ ꯄꯣꯠꯁꯦ ꯑꯗꯨꯝ ꯍꯥꯏꯕꯗꯤ ꯂꯩꯕ ꯑꯗꯨꯃꯛ ꯉꯝꯖꯩꯌꯦꯕ ꯀꯩꯒꯨꯝꯕ ꯃꯇꯝꯗ ꯃꯩꯇꯩꯔꯣꯟ ꯂꯣꯟꯕ ꯃꯤꯁꯨ ꯑꯗꯨꯝ ꯊꯦꯡꯅꯩ ꯃꯣꯏꯗꯒꯤ ꯑꯗꯨꯝ ꯑꯩꯍꯥꯛꯅ ꯍꯤꯟꯗꯤꯁꯦ ꯂꯣꯟꯕ ꯀꯌꯥ ꯉꯝꯗ꯭ꯔꯒꯁꯨ ꯃꯣꯏꯗ ꯑꯩꯅ ꯄꯣꯠ ꯑꯃ ꯂꯩꯒꯦ ꯍꯥꯏꯔꯗꯤ ꯍꯤꯟꯗꯤꯗ ꯀꯃꯥꯏꯅ ꯍꯥꯏꯒꯅꯤ ꯍꯥꯏꯕꯁꯦ ꯑꯗꯨꯝ ꯍꯪꯉꯒ ꯑꯩꯅ ꯑꯗꯨꯝ ꯏꯁꯥꯅ ꯀꯣꯛꯁꯤꯗ ꯑꯗꯨꯝ ꯆꯨꯁꯤꯜꯍꯧꯔꯒ ꯉꯝꯅꯕ ꯃꯑꯣꯡꯗ ꯑꯗꯨꯝ ꯂꯣꯟꯕ ꯉꯝꯃꯦꯕꯀꯣ ꯑꯗꯨꯒ ꯃꯩꯇꯩ ꯃꯆꯥ ꯊꯦꯡꯅꯕꯗꯤ ꯑꯗꯨꯝ ꯌꯥꯝ ꯅꯨꯡꯉꯥꯏ ꯑꯩꯅ ꯑꯗꯨꯝ ꯍꯥꯏ ꯃꯣꯏꯗ ꯍꯤꯟꯗꯤꯁꯦ ꯑꯩ ꯂꯣꯟꯗꯤ ꯃꯣꯏꯅ ꯂꯣꯜꯂꯛꯄꯗꯤ ꯑꯩ ꯌꯥꯝ ꯐꯖꯅ ꯈꯪꯉꯦ ꯑꯗꯨꯒ ꯃꯣꯏꯗ ꯂꯣꯟꯊꯣꯛꯄꯁꯦ ꯌꯥꯝꯅ ꯉꯝꯗꯦ ꯍꯥꯏꯕ ꯃꯇꯝꯗ ꯃꯈꯣꯏ ꯑꯗꯨꯝ ꯑꯦ ꯁꯤꯗꯤ ꯅꯪꯅ ꯃꯈꯣꯏꯗ ꯁꯨꯃꯥꯏꯅ ꯍꯤꯟꯗꯤ ꯃꯆꯦꯠ ꯑꯃ ꯑꯗꯨꯝ ꯍꯥꯏꯔꯒ ꯑꯗꯒꯤ ꯑꯗꯨꯝ ꯃꯤꯛꯁ ꯑꯞꯇ ꯑꯗꯨꯝ ꯂꯣꯜꯂꯒ ꯑꯗꯨꯝ ꯑꯗꯨꯝ ꯌꯥꯕꯅꯤ ꯍꯥꯏꯌꯦꯕ ꯑꯗꯣ ꯑꯩꯅ ꯃꯣꯏꯒꯤ ꯃꯇꯧꯁꯦ ꯁꯨꯝ ꯇꯝꯗꯅ ꯈꯣꯠꯇꯅ ꯇꯧꯔꯕ ꯃꯇꯝꯗ ꯑꯩꯅ ꯑꯗꯨꯝ ꯉꯝꯃꯛꯄ ꯌꯥꯎꯋꯦ ꯍꯥꯏꯅ ꯈꯜꯂꯦꯕꯀꯣ ꯉꯝꯁꯨ ꯉꯝꯈꯤ ꯑꯗꯨꯝ ꯑꯩꯅ ꯁꯨꯝ ꯒꯨꯍꯥꯇꯤꯗ ꯆꯠꯂꯒ ꯈꯣꯠꯂꯒ ꯗꯥꯛꯇꯔꯒ ꯉꯥꯡꯅꯕ ꯑꯗꯒꯤ ꯗꯨꯀꯥꯟ ꯐꯝꯃꯝꯕ ꯃꯣꯏꯒꯤ ꯑꯗꯨꯝ ꯁꯤꯡꯁꯤꯒ ꯉꯥꯡꯅꯕ ꯑꯩꯅ ꯀ꯭ꯋꯥ ꯑꯃ ꯆꯥꯒꯦ ꯍꯥꯏꯅ ꯈꯟ ꯇꯥꯔꯒꯁꯨ ꯑꯩꯅ ꯀ꯭ꯋꯥꯁꯦ ꯄꯤꯌꯣ ꯍꯥꯏꯕꯁꯤ ꯃꯣꯏꯗ ꯍꯥꯏꯕ ꯉꯝꯗ꯭ꯔꯒꯁꯨ ꯃꯣꯏꯅ ꯀꯔꯤ ꯂꯩꯕ ꯂꯥꯛꯏꯅꯣꯅ ꯃꯣꯏꯅ ꯍꯤꯟꯗꯤ ꯃꯔꯣꯟꯗ ꯍꯥꯏꯔꯛꯄꯁꯤꯗꯤ ꯑꯩ ꯌꯥꯝ ꯂꯥꯏꯅ ꯈꯪꯉꯦꯕ ꯑꯗꯣ ꯑꯩꯅ ꯑꯗꯨꯝ ꯁꯤ ꯑꯦꯠꯖꯁ ꯇꯧꯅꯔꯒ ꯑꯗꯨꯝ ꯂꯣꯜꯂꯒ ꯑꯗꯨꯝ ꯂꯧꯕ ꯉꯝꯃꯤ ꯄꯥꯎ ꯐꯥꯎꯅ ꯉꯝꯃꯤ ꯍꯤꯟꯗꯤ ꯏꯪꯂꯤꯁ ꯑꯗꯨꯝ ꯃꯤꯛꯁ ꯑꯞ ꯇꯧꯔꯒ ꯑꯗꯨꯝ ꯂꯣꯟꯖꯜꯂꯦ ꯍꯥꯏꯅ ꯑꯩꯅ ꯈꯜꯂꯤ